ꯇꯦꯛꯅꯣꯂꯣꯖꯤꯅ ꯇꯦꯛꯅꯣꯂꯣꯖꯤꯅ ꯀꯥꯟꯅꯕ ꯍꯥꯏꯕꯁꯤ ꯑꯁꯨꯛꯀꯤ ꯃꯇꯤꯛ ꯀꯥꯟꯅꯕ ꯄꯤꯔꯤ ꯑꯇꯩꯗ ꯌꯦꯡꯉꯨꯗ꯭ꯔꯁꯨ ꯑꯩ ꯁꯤꯗ ꯀꯩꯅꯣꯗ ꯃꯣꯔꯦꯗꯒꯤ ꯏꯝꯐꯥꯜ ꯏꯝꯐꯥꯜꯗ ꯑꯩꯒꯤ ꯕꯤꯖꯤꯅꯦꯁ ꯄꯥꯔꯠꯅꯔꯗꯣ ꯂꯩꯔꯦ ꯈꯜꯂꯁꯦꯕ ꯑꯗꯨꯒ ꯑꯩꯅ ꯃꯣꯔꯦꯗꯒꯤꯅꯦꯕ ꯍꯥꯟꯅꯒꯤ ꯃꯇꯝꯗꯗꯤ ꯃꯣꯔꯦꯗꯒꯤꯅ ꯏꯝꯐꯥꯜꯗꯩꯁꯦ ꯆꯠꯇꯣꯏꯅꯦꯕ ꯑꯗꯨꯒ ꯑꯩꯒꯤ ꯊꯕꯛꯀꯤ ꯑꯗꯨꯒꯤ ꯄꯩꯁꯥꯗꯣ ꯆꯪꯒꯅꯤ ꯑꯗꯨꯒꯤ ꯄꯩꯁꯥꯗꯣ ꯑꯩ ꯆꯪꯒꯅꯤ ꯂꯨꯄꯥ ꯂꯥꯛ ꯃꯉꯥ ꯆꯪꯒꯅꯤ ꯂꯥꯛ ꯇꯥꯔꯥ ꯆꯪꯒꯅꯤ ꯑꯗꯨ ꯑꯝꯇ ꯄꯤꯕꯤꯌꯨ ꯍꯌꯦꯡ ꯄꯤꯕꯤꯌꯨ ꯑꯗꯨꯗ ꯑꯃꯨꯛ ꯄꯤꯔꯛꯇꯅ ꯑꯁꯤꯒ ꯑꯃꯨꯛ ꯂꯥꯛꯇꯣꯏꯅꯦ ꯍꯟꯗꯣꯛ ꯍꯟꯖꯤꯟ ꯍꯟꯗꯣꯛ ꯍꯟꯖꯤꯟ ꯆꯠꯇꯣꯏꯅꯦꯕ ꯃꯇꯝꯁꯨ ꯆꯪꯏ ꯄꯩꯁꯥꯁꯨ ꯆꯪꯏ ꯑꯗꯨꯒ ꯇꯦꯛꯅꯣꯂꯣꯖꯤꯅ ꯀꯥꯅꯕ ꯄꯤꯔꯛꯄ ꯍꯥꯏꯕꯁꯦ ꯃꯥꯁꯦ ꯏꯝꯐꯥꯜꯗ ꯂꯩꯈ꯭ꯔꯦ ꯈꯜꯂꯁꯦ ꯑꯩꯅ ꯃꯣꯔꯦꯗꯒꯤꯒꯤ ꯈꯨꯗꯛꯇ ꯀꯣꯜ ꯑꯃ ꯇꯧꯔꯒ ꯑꯦ ꯑꯗꯨꯒꯤ ꯄꯩꯁꯥꯗꯣ ꯂꯥꯛ ꯃꯉꯥꯗ ꯄꯤꯔꯣ ꯍꯌꯦꯡ ꯑꯗꯣ ꯑꯩꯒꯤ ꯖꯤꯄꯦꯗ ꯊꯔꯛꯑꯣ ꯑꯩꯒꯤ ꯄꯦ ꯇꯦꯝꯗ ꯊꯔꯛꯑꯣ ꯁꯤꯗ ꯂꯣꯏꯔꯦ ꯀꯩꯅꯣ ꯑꯁꯨꯛꯀꯤ ꯃꯇꯤꯛ ꯏꯝꯄ꯭ꯔꯨꯚ ꯑꯣꯏꯈ꯭ꯔ ꯍꯥꯟꯅ ꯈꯣꯡꯅ ꯅꯨꯃꯤꯠ ꯃꯉꯥꯅꯤ ꯇꯔꯥꯅꯤ ꯈꯣꯡ ꯆꯠꯂꯝꯗꯣꯏꯅꯦ ꯁꯥꯏꯀꯟ ꯆꯠꯂꯝ ꯕꯁ ꯊꯣꯡꯉꯒ ꯆꯠꯂꯝꯗꯣꯏꯅꯦ ꯑꯗꯨꯗꯣ ꯃꯤꯅꯠ ꯑꯃꯒꯤ ꯊꯕꯥꯛꯇ ꯂꯣꯏꯈ꯭ꯔꯦ ꯁꯤꯅꯤ ꯇꯦꯛꯅꯣꯂꯣꯖꯤꯅ ꯀꯥꯟꯅꯕ ꯍꯥꯏꯁꯦ ꯌꯥꯝ ꯊꯤꯅ ꯀꯥꯟꯅꯕ ꯄꯤꯈ꯭ꯔꯦ ꯁꯤꯗꯤ